ꯑꯩꯅ ꯐꯨꯗ ꯋꯥꯏꯐꯥꯏꯗ ꯃꯤꯆꯣꯟꯒꯤ ꯃꯣꯃꯣ ꯑꯣꯔꯗꯔ ꯇꯧꯈꯤꯕꯗꯣ ꯃꯇꯝ ꯆꯥꯅꯁꯨ ꯌꯧꯔꯛꯑꯦ ꯃꯣꯃꯣꯗꯨꯁꯨ ꯌꯥꯝꯅꯁꯨ ꯍꯥꯎꯋꯦ ꯑꯗꯨꯒ ꯃꯥꯒꯤ ꯁꯣꯁ ꯁꯨꯞ ꯀꯩꯀꯥ ꯃꯌꯥꯝꯁꯨ ꯃꯆꯜ ꯁꯨꯅꯁꯨ ꯍꯥꯞꯄꯛꯑꯦ ꯌꯥꯝꯅꯁꯨ ꯍꯥꯎꯋꯦ ꯃꯇꯝ ꯆꯥꯅꯁꯨ ꯌꯧꯔꯛꯏ